ꯑꯩꯈꯣꯏ ꯀꯛꯆꯤꯡꯒꯤ ꯆꯠꯅ ꯀꯥꯡꯂꯣꯟꯗ ꯎ ꯋꯥ ꯊꯥꯕ ꯍꯤꯡꯒꯣꯜ ꯁꯝꯕꯜ ꯀꯣꯏꯕ ꯍꯥꯏꯕꯁꯤ ꯈꯨꯗꯤꯡꯃꯛꯅ ꯌꯨꯝꯈꯨꯗꯤꯡꯒꯤ ꯇꯧꯗꯕ ꯌꯥꯗꯕ ꯃꯊꯧꯅꯤ ꯍꯥꯏꯕꯗꯧꯅ ꯑꯩꯈꯣꯏ ꯑꯗꯨꯃꯛ ꯇꯧꯔꯒ ꯂꯥꯛꯏ ꯑꯗꯨꯕꯨ ꯍꯧꯖꯤꯛꯀꯥꯟꯁꯤ ꯑꯁꯨꯝ ꯎꯔꯨꯕꯗ ꯃꯁꯤ ꯌꯨꯝ ꯌꯨꯝꯈꯨꯗꯤꯡꯗ ꯏꯪꯈꯣꯜ ꯁꯝꯕꯜ ꯍꯥꯏꯕꯁꯤ ꯁꯝꯕꯜꯗꯤ ꯂꯩꯍꯧꯔꯦ ꯑꯗꯨꯒ ꯏꯪꯈꯣꯜꯗꯤ ꯃꯥꯡꯈꯔꯦ ꯃꯁꯤ ꯑꯃꯨꯛ ꯅꯧꯅ ꯍꯧꯒꯠꯍꯟꯅꯤꯡꯉꯤ